ꯑꯩꯁꯦ ꯅꯍꯥꯟ ꯑꯦꯟ ꯃꯥꯔꯠ ꯁꯣꯄꯤꯡꯗꯒꯤ ꯊꯥꯡ ꯆꯦꯜꯂꯦꯕꯀꯣ ꯊꯥꯡ ꯅꯥꯏꯞ ꯁꯦꯠ ꯑꯃ ꯅꯥꯏꯐ ꯁꯦꯠꯇꯣ ꯑꯗꯨꯝ ꯍꯩ ꯃꯈꯜ ꯀꯌꯥ ꯑꯃ ꯀꯛꯄꯁꯨ ꯌꯥꯔꯦ ꯉꯥ ꯁꯦꯝꯕ ꯆꯤꯛꯀꯟ ꯁꯦꯝꯕ ꯂꯣꯏꯅ ꯌꯥꯏ ꯑꯗꯨꯝ ꯐ꯭ꯔꯤꯗ ꯀꯩꯅꯣꯁꯨ ꯍꯥꯞꯄꯤꯔꯛꯑꯦ ꯀꯇꯤꯡ ꯕꯣꯔꯗ ꯑꯃꯁꯨ ꯍꯥꯞꯄꯤꯔꯛꯑꯦ ꯌꯥꯝ ꯅꯨꯡꯉꯥꯏ ꯑꯗꯨꯅ ꯅꯥꯏꯞꯁꯦ ꯃꯈꯜ ꯃꯈꯜ ꯃꯌꯥꯝ ꯑꯃꯁꯨ ꯆꯦꯜꯍꯟꯅꯕ ꯑꯩ ꯏꯃꯥꯟꯅꯕꯤꯁꯤꯡꯗꯁꯨ ꯑꯗꯨꯝ ꯔꯤꯀꯃꯦꯟ ꯇꯧꯖꯒꯦ ꯗꯤꯂꯤꯕꯔꯤꯁꯨ ꯌꯥꯝ ꯊꯨꯅ ꯃꯤꯅꯠ ꯈꯔ ꯑꯗꯨꯝ ꯀꯥꯟꯅꯔꯒ ꯑꯗꯨꯝ ꯌꯧꯔꯛꯑꯦ